ꯑꯩꯈꯣꯏ ꯁꯣꯝꯗ ꯂꯩꯕ ꯁ꯭ꯄꯣꯔꯠꯁ ꯁꯦꯟꯇꯔꯅ ꯆꯂꯥꯏꯕ ꯍꯛꯁꯦꯜ ꯑꯃꯁꯨꯡ ꯃꯁꯥ ꯃꯎ ꯐꯅ ꯂꯩꯅꯕꯒꯤ ꯊꯧꯔꯝꯁꯤꯡꯗ ꯁꯔꯨꯛ ꯌꯥꯔꯨꯔꯦ ꯃꯁꯤꯗ ꯁꯔꯨꯛ ꯌꯥꯔꯨꯕ ꯃꯇꯝꯗ ꯑꯩꯉꯣꯟꯗ ꯐꯪꯕ ꯀꯥꯟꯅꯕꯗꯤ ꯑꯍꯥꯟꯕꯗ ꯇꯨꯝꯕ ꯆꯥꯕ ꯆꯥꯡ ꯐꯖꯅ ꯅꯥꯏꯍꯜꯂꯤ ꯑꯅꯤꯁꯨꯕꯗ ꯅꯤꯁꯥꯒꯤ ꯄꯣꯠꯂꯝꯁꯤꯡ ꯑꯁꯦ ꯊꯥꯗꯣꯛꯅꯕꯒꯤ ꯂꯝꯕꯤ ꯆꯥꯎꯅ ꯄꯤ ꯑꯍꯨꯝ ꯁꯨꯕꯗ ꯑꯐꯕ ꯆꯤꯟꯖꯥꯛ ꯆꯥꯅꯤꯡꯕꯒꯤ ꯋꯥꯈꯜꯂꯣꯟ ꯏꯁꯥꯗ ꯐꯥꯎꯍꯜꯂꯦ